ꯁꯤ ꯀꯥꯟꯇꯤꯟ ꯐꯝꯕꯗꯨꯔꯣ ꯑꯣ ꯑꯗꯨ ꯅꯣꯏꯒꯤ ꯀꯥꯟꯇꯤꯟꯗꯒꯤ ꯑꯩꯅ ꯉꯔꯥꯡ ꯇꯟ ꯑꯃ ꯂꯧꯕꯅꯤ ꯑꯗꯨ ꯇꯟꯗꯨ ꯃꯅꯝ ꯌꯥꯝ ꯅꯝꯊꯤ ꯆꯥꯕꯁꯨ ꯌꯥꯗ꯭ꯔꯦ ꯑꯗꯨꯅ ꯀꯃꯥꯏꯅ ꯇꯧꯔꯤꯅꯣ ꯅꯣꯏꯒꯤ ꯇꯟꯗꯣ ꯑꯗꯨꯇ ꯅꯠꯇꯦꯗ ꯑꯩꯅ ꯂꯧꯕꯗ ꯑꯩꯅ ꯆꯅꯥ ꯄ꯭ꯂꯦꯠ ꯑꯃ ꯂꯧꯕꯅꯦ ꯑꯗꯨꯗꯁꯨ ꯅꯨꯡ ꯌꯥꯎꯔꯝꯃꯦ ꯆꯥꯕ ꯌꯥꯗꯦ ꯃꯍꯥꯎ ꯁꯨꯛꯌꯥꯎ ꯌꯥꯎꯗꯦ ꯑꯗꯨ ꯀꯃꯥꯏꯅ ꯇꯧꯔꯤꯅꯣ ꯑꯗꯨꯅꯦ ꯑꯗꯨꯇ ꯅꯠꯇꯦ ꯃꯌꯥꯝꯅꯤ ꯍꯣ ꯐꯔꯦ ꯐꯔꯦ ꯑꯗꯨꯗꯤ ꯊꯝꯃꯒꯦ